ꯆꯥꯟꯗꯦꯜ ꯗꯤꯁꯇ꯭ꯔꯤꯛꯇ

ꯔꯤꯀ꯭ꯔꯦꯁꯅꯦꯜ ꯑꯦꯛꯇꯤꯕꯤꯇꯤꯖ ꯑꯃꯁꯨꯡ ꯏꯟꯇꯔꯇꯦꯟꯃꯦꯟ ꯑꯣꯏꯕ ꯍꯥꯏꯔꯗꯤ ꯑꯩꯈꯣꯏꯒꯤ ꯗꯤꯁꯇ꯭ꯔꯤꯛ ꯏꯁꯄꯣꯔꯠ ꯀꯝꯄ꯭ꯂꯦꯛꯁ ꯑꯃꯁꯨꯡ ꯇꯔꯐ ꯒ꯭ꯔꯥꯎꯟ ꯅꯆꯤꯡꯕ ꯈꯔ ꯂꯩ ꯑꯩꯈꯣꯏ ꯑꯌꯥꯝꯕ ꯁꯥꯟꯅꯕ ꯍꯥꯏꯕꯁꯦ ꯗꯤꯁꯇ꯭ꯔꯤꯛ ꯏꯁꯄꯣꯔꯠꯇ ꯁꯥꯟꯅꯩ ꯁꯤꯖꯟ ꯁꯤꯖꯟꯗ ꯑꯃꯁꯨꯡ ꯇꯔꯐꯇ ꯏꯁꯄꯤꯁꯦꯜꯂꯤ ꯅꯥꯎ ꯑꯦꯗꯦꯁꯇꯤ ꯇꯔꯐꯇ ꯁꯥꯟꯅꯔꯦ ꯀꯔꯤꯒꯤꯔꯥ ꯍꯥꯏꯕꯀꯥꯟꯗ ꯀꯅꯥꯁꯨ ꯑꯐꯕ ꯄ꯭ꯂꯦ ꯒ꯭ꯔꯥꯎꯟ ꯂꯩꯇꯕꯅꯤꯅ ꯑꯩꯈꯣꯏꯁꯦ ꯆꯥꯟꯗꯦꯜ ꯗꯤꯁꯇ꯭ꯔꯤꯛꯀꯤꯗꯤ ꯐꯨꯠꯕꯣꯜꯁꯦ ꯌꯥꯝ ꯃꯔꯥꯡ ꯀꯥꯏ ꯑꯗꯨ ꯃꯔꯝ ꯑꯣꯏꯗꯅ ꯐꯨꯠꯕꯣꯜ ꯁꯥꯟꯅꯕ ꯍꯥꯏꯁꯦ ꯇꯔꯐꯇ ꯄꯔ ꯑꯥꯋꯔꯁꯗ ꯃꯤꯅꯤꯃꯝ ꯋꯥꯟ ꯊꯥꯎꯖꯟ ꯄꯤꯔꯒ ꯁꯥꯟꯅꯩ ꯇꯔꯐ ꯑꯍꯨꯝ ꯂꯩ ꯆꯥꯟꯗꯦꯜ ꯃꯅꯨꯡꯗ ꯑꯗꯨꯁꯨ ꯑꯗꯨꯛꯀꯤ ꯃꯇꯤꯛ ꯃꯤ ꯌꯥꯝꯃꯟꯕꯅ ꯑꯣꯏꯗꯅ ꯏꯁꯂꯣꯠꯁꯦ ꯑꯦꯕ꯭ꯔꯤꯗꯦ ꯏꯁꯂꯣꯠ ꯐꯪꯕ ꯉꯝꯗꯦ

ꯑꯃꯁꯨꯡ ꯒꯥꯔꯗꯦꯟ ꯍꯥꯏꯕ ꯑꯃꯁꯨꯡ ꯄꯥꯛ ꯍꯥꯏꯕꯁꯦ ꯄꯥꯛ ꯑꯩꯈꯣꯏꯒꯤ ꯗꯤꯁꯇ꯭ꯔꯤꯛꯇ ꯂꯩꯕ ꯑꯣꯏꯗꯦ ꯑꯗꯨꯒꯤ ꯃꯔꯝ ꯑꯣꯏꯗꯅ ꯑꯌꯥꯝꯕꯁꯨ ꯃꯤꯁꯦ ꯇꯥꯏꯝ ꯏꯁꯄꯦꯟ ꯇꯧꯕꯁꯦ ꯏꯁꯄꯣꯔꯠ ꯐꯨꯠꯕꯣꯜ ꯃꯦꯟꯂꯤ ꯇꯧꯏ ꯑꯁꯤꯒꯨꯝꯕ ꯐꯦꯁꯤꯂꯤꯇꯤ ꯑꯁꯤ ꯑꯗꯨꯛꯀꯤ ꯃꯇꯤꯛ ꯋꯥꯠꯂꯤ